ꯍꯜꯂꯣ ꯑꯧ ꯇꯥꯏꯌꯦ ꯇꯥꯏꯌꯦ ꯃꯁꯥ ꯃꯁꯥꯒꯤ ꯆꯠꯈꯤꯅꯦ ꯑꯣ ꯑꯗꯨꯗꯤ ꯄꯣꯠ ꯀꯥꯏꯕꯗꯣ ꯑꯅꯧꯕ ꯀꯥꯏꯕꯗꯣ ꯍꯦꯛꯇ ꯊꯦꯡꯅꯍꯧꯗꯤꯌꯦ ꯀꯔꯝꯀꯥꯟꯗ ꯄꯣꯠ ꯀꯥꯏꯔꯤꯖꯥꯠꯅꯣ ꯑꯣ ꯆꯠꯂꯨꯁꯦ ꯆꯠꯂꯨꯁꯦ

ꯅꯒꯥꯃꯄꯥꯜꯒꯤꯗꯨꯗꯤ ꯁꯟꯗꯦꯗꯒꯤ ꯄꯥꯛꯅ ꯀꯩꯅꯣ ꯇꯧꯗꯕꯅꯤ ꯁꯟꯗꯦꯗ ꯆꯠꯄ ꯇꯥꯔꯗꯤ ꯁꯟꯗꯦ ꯃꯥꯔꯀꯦꯠ ꯆꯠꯀꯗꯕ ꯉꯥꯏꯔꯦ ꯑꯗꯨꯅ ꯄꯣꯂꯣꯒ꯭ꯔꯥꯎꯟ ꯃꯌꯥꯒꯤ ꯁꯦꯀꯦꯟ ꯍꯦꯟ ꯌꯣꯟꯐꯝ ꯃꯈꯩꯗꯨꯔꯣ ꯍꯥꯏꯔꯤꯁꯦ

ꯍꯣꯏ ꯃꯣꯏꯒꯤꯅ ꯁꯦꯂꯦꯛꯁꯟꯒꯨꯝꯕ ꯈꯟꯗꯣꯛꯑꯒ ꯃꯈꯣꯏꯅ ꯌꯣꯟꯕꯅꯤꯅ ꯇꯥꯡꯅ ꯌꯣꯟꯕ ꯋꯤꯟꯇꯔꯒꯤ ꯄꯣꯠꯁꯨ ꯀꯥꯏꯗꯦꯅ ꯍꯥꯏꯕ꯭ꯔꯣ ꯃꯃꯥꯡꯗ ꯑꯩꯅ ꯆꯠꯄ ꯃꯇꯝꯗꯗꯤ ꯀꯥꯏꯍꯧꯗ꯭ꯔꯤꯕꯅꯦ ꯋꯤꯟꯇꯔꯒꯤꯁꯦ ꯏꯪꯊꯝꯊꯥ ꯆꯪꯉꯛꯇ꯭ꯔꯤꯕꯅꯤꯅ ꯌꯥꯝ ꯐꯖꯅ ꯗꯨꯀꯥꯟ ꯌꯥꯎꯔꯝꯒꯗꯧꯕ ꯃꯥꯟꯗꯦ ꯍꯧꯖꯤꯛꯀꯥꯟꯗꯤ ꯑꯩꯒꯤꯗꯤ ꯌꯥꯝ ꯊꯣꯏꯗꯣꯛꯄ ꯂꯩꯒꯗꯕꯗꯤ ꯂꯩꯇꯦ ꯃꯣꯖꯥ ꯈꯔ ꯑꯃꯒ

ꯅꯧꯅ ꯀꯥꯏꯕ ꯑꯣꯏꯕꯒꯤꯅꯦ ꯃꯣꯖꯥ ꯇꯥꯡꯉꯤꯁꯦ ꯈꯔ ꯍꯌꯦꯡ ꯈꯔ ꯌꯥꯝ ꯀꯥꯏꯔꯛꯄ ꯃꯇꯝꯗ ꯈꯔ ꯃꯃꯟꯁꯦ ꯈꯔ ꯍꯣꯡꯗꯔꯛꯀꯅꯦꯅ ꯈꯜꯂꯤ ꯀꯩꯒꯤꯅꯣꯕ ꯍꯧꯖꯤꯛꯇ ꯌꯥꯝ ꯀꯥꯏꯍꯧꯔꯦ ꯍꯥꯏꯒꯤꯗꯥꯏꯅꯦ ꯍꯣꯏ ꯌꯦꯡꯉꯒꯦ ꯑꯩ